ꯀꯦꯂꯦꯟꯗꯔ ꯍꯥꯏꯕ ꯄꯣꯠꯁꯛ ꯑꯁꯤ ꯑꯩꯈꯣꯏ ꯃꯤꯑꯣꯏꯕꯅ ꯁꯤꯖꯤꯟꯅꯕꯗ ꯈ꯭ꯋꯥꯏꯗꯒꯤ ꯃꯔꯨ ꯑꯣꯏꯕ ꯄꯣꯠꯁꯛꯁꯤꯡꯒꯤ ꯃꯅꯨꯡꯗ ꯑꯃꯅꯤ ꯀꯦꯂꯦꯟꯗꯔ ꯑꯁꯤꯕꯨ ꯑꯩꯈꯣꯏꯅ ꯁꯤꯖꯤꯟꯅꯕ ꯃꯇꯝꯗ ꯃꯇꯝ ꯆꯥꯅ ꯑꯃꯗꯤ ꯑꯩꯈꯣꯏ ꯃꯤꯑꯣꯏꯕꯗ ꯀꯥꯎꯕ ꯍꯥꯏꯕꯗꯣ ꯀꯦꯂꯦꯟꯗꯔꯁꯤꯅ ꯑꯩꯈꯣꯏꯅ ꯀꯦꯂꯦꯟꯗꯔꯗ ꯃꯥꯛ ꯇꯧꯗꯨꯅ ꯀꯔꯤꯒꯨꯝꯕ ꯄꯣꯠꯁꯛ ꯑꯃ ꯊꯝꯕ ꯇꯥꯔꯒꯗꯤ ꯅꯤꯡꯁꯤꯡꯕꯗ ꯌꯥꯝꯅ ꯂꯥꯏꯅ ꯊꯣꯛꯏ ꯑꯃꯗꯤ ꯀꯥꯅꯕ ꯀꯌꯥ ꯄꯤ ꯑꯩꯈꯣꯏꯅ ꯕꯥꯔꯗꯦ ꯄꯥꯔꯇꯤꯒꯨꯝꯕ ꯑꯦꯅꯤꯕꯔꯁꯔꯤ ꯑꯗꯨ ꯅꯠꯇꯅ ꯑꯇꯣꯞꯄ ꯑꯦꯛꯖꯥꯝꯒꯤ ꯃꯇꯝ ꯃꯇꯝꯒꯤ ꯑꯣꯏꯕ ꯐꯦꯁꯇꯤꯕꯦꯜꯁꯤꯡ ꯑꯃꯗꯤ ꯂꯨꯍꯣꯡ ꯈꯣꯡꯗꯣꯡꯕꯒꯤ ꯃꯇꯥꯡꯗ ꯑꯣꯏꯔꯒꯁꯨ ꯑꯩꯈꯣꯏꯅ ꯋꯥꯠꯂꯤꯉꯩ ꯃꯇꯝꯗꯒꯤ ꯍꯧꯅ ꯀꯦꯂꯦꯟꯗꯔꯁꯤꯗ ꯃꯥꯛ ꯇꯧꯗꯨꯅ ꯊꯝꯕ ꯇꯥꯔꯒꯗꯤ ꯑꯩꯈꯣꯏꯅ ꯀꯥꯎꯕ ꯅꯠꯇ꯭ꯔꯒ ꯀꯔꯤꯒꯨꯝꯕ ꯊꯕꯛ ꯑꯃꯒꯤ ꯄ꯭ꯂꯥꯟ ꯇꯧꯕ ꯃꯇꯝꯗ ꯑꯗꯨꯛꯀꯤ ꯃꯇꯤꯛ ꯀꯥꯟꯅꯕ ꯑꯣꯏ ꯀꯦꯂꯦꯟꯗꯔꯁꯤ ꯑꯩꯈꯣꯏꯅ ꯀꯔꯤꯒꯨꯝꯕ ꯈꯪꯗꯕ ꯑꯃꯗꯤ ꯅꯨꯃꯤꯠ ꯑꯃꯒꯤ ꯃꯇꯥꯡꯗ ꯅꯠꯇ꯭ꯔꯒ ꯗꯦꯠ ꯑꯃꯒꯤ ꯃꯇꯥꯡꯗ ꯑꯩꯈꯣꯏꯅ ꯈꯨꯠꯇ ꯄꯥꯗꯨꯅ ꯂꯩꯕꯒꯤ ꯃꯍꯨꯠꯇ ꯁꯠ ꯁꯠ ꯍꯥꯡꯗꯣꯛꯇꯨꯅ ꯌꯦꯡꯕꯗ ꯌꯥꯝꯅ ꯅꯨꯡꯉꯥꯏꯕ ꯄꯣꯠꯁꯛ ꯑꯃꯁꯨ ꯑꯣꯏ ꯀꯔꯤꯒꯨꯝꯕ ꯊꯕꯛ ꯑꯃ ꯆꯠꯄ ꯅꯠꯇ꯭ꯔꯒ ꯃꯗꯨꯒꯤ ꯁꯦꯗ꯭ꯌꯨꯜ ꯁꯦꯝꯕ ꯃꯇꯝꯗꯁꯨ ꯑꯩꯈꯣꯏꯗ ꯑꯗꯨꯛꯀꯤ ꯃꯇꯤꯛ ꯀꯥꯟꯅꯕ ꯄꯤꯔꯤ ꯀꯦꯂꯦꯟꯗꯔ ꯁꯤꯖꯤꯟꯅꯕꯁꯤꯅ ꯑꯩꯈꯣꯏꯅ ꯃꯇꯝ ꯆꯥꯅ ꯊꯕꯛ ꯇꯧꯕ ꯑꯃꯗꯤ ꯃꯇꯝ ꯆꯥꯅ ꯆꯠꯊꯣꯛ ꯆꯠꯁꯤꯟꯒꯤ ꯊꯕꯛ ꯇꯧꯕ ꯃꯇꯝꯗ ꯑꯗꯨꯛꯀꯤ ꯃꯇꯤꯛ ꯀꯥꯟꯅꯕ ꯄꯤꯔꯤ ꯀꯦꯂꯦꯟꯗꯔ ꯑꯩꯈꯣꯏꯅ ꯀꯦꯂꯦꯟꯗꯔꯗ ꯃꯥꯛ ꯇꯧꯁꯤꯟꯈꯤꯕ ꯄꯣꯠꯁꯛ ꯑꯃꯕꯨ ꯀꯥꯎꯕ ꯍꯥꯏꯕꯁꯤ ꯄꯥꯛꯅ ꯑꯣꯏꯒꯟꯗꯦ ꯀꯦꯂꯦꯟꯗꯔꯗ ꯌꯦꯡꯕ ꯃꯇꯝꯗ ꯊꯣꯛꯂꯛꯄ ꯑꯩꯈꯣꯏꯅ ꯈꯣꯠꯈꯤꯕ ꯈꯨꯗꯤꯡꯃꯛ ꯑꯗꯨꯁꯨ ꯎꯔꯕꯅꯤꯅ ꯑꯩꯈꯣꯏꯗ ꯑꯀꯥꯎꯕ ꯍꯥꯏꯕꯗꯨ ꯂꯩꯍꯟꯗꯦ